ꯃꯅꯤꯄꯨꯔꯤ ꯂꯣꯟ ꯑꯃꯗꯤ ꯅꯥꯠꯄꯨ ꯆꯥꯎꯈꯠꯅꯕ ꯃꯅꯤꯄꯨꯔꯤ ꯃꯤꯌꯥꯝꯅ ꯌꯥꯝꯅ ꯍꯣꯠꯅꯖꯩ ꯚꯥꯔꯠꯀꯤ ꯃꯐꯝ ꯀꯌꯥꯗ ꯃꯅꯤꯄꯨꯔꯤ ꯖꯒꯣꯏ ꯑꯃꯗꯤ ꯏꯁꯩ ꯎꯠꯇꯨꯅ ꯃꯌꯥꯝꯗ ꯃꯁꯛ ꯇꯥꯛꯂꯤ ꯑꯃꯗꯤ ꯈꯪꯍꯜꯂꯤ ꯚꯥꯔꯠꯀꯤ ꯃꯄꯥꯟꯗꯁꯨ ꯑꯇꯣꯞꯄ ꯀꯟꯇ꯭ꯔꯤ ꯀꯌꯥꯗꯁꯨ ꯃꯅꯤꯄꯨꯔꯤ ꯖꯒꯣꯏ ꯏꯁꯩꯁꯤꯡ ꯑꯁꯤ ꯃꯁꯛ ꯅꯥꯏꯔꯕ ꯁꯩꯁꯛꯄ ꯁꯩꯁꯛꯄꯤ ꯀꯌꯥꯅ ꯃꯁꯛ ꯇꯥꯛꯂꯤ ꯑꯃꯗꯤ ꯃꯌꯥꯝꯗ ꯃꯅꯤꯄꯨꯔꯤ ꯂꯣꯟ ꯑꯃꯗꯤ ꯑꯩꯈꯣꯏꯒꯤ ꯀꯜꯆꯔꯕꯨ ꯁꯛ ꯈꯪꯍꯜꯂꯤ ꯈꯨꯗꯝ ꯑꯣꯏꯅ ꯍꯥꯏꯔꯕꯗ ꯃꯅꯤꯄꯨꯔꯤ ꯖꯒꯣꯏ ꯔꯥꯖ ꯂꯤꯂꯥ ꯑꯃꯗꯤ ꯄꯨꯡ ꯆꯣꯂꯣꯝ ꯀꯌꯥ ꯚꯥꯔꯠꯀꯤ ꯃꯅꯨꯡꯗꯇ ꯅꯠꯇꯅ ꯚꯥꯔꯠꯀꯤ ꯃꯄꯥꯟ ꯂꯝꯗ ꯑꯇꯣꯞꯄ ꯀꯟꯇ꯭ꯔꯤ ꯀꯌꯥꯗꯁꯨ ꯆꯠꯇꯨꯅ ꯎꯠꯂꯤ ꯑꯃꯁꯨꯡ ꯃꯌꯥꯝꯗ ꯃꯁꯛ ꯈꯪꯍꯜꯂꯤ